ꯍꯦꯜꯂꯣ ꯇꯥꯏ ꯇꯥꯏ ꯆꯥꯛꯇꯤ ꯍꯣꯏ ꯆꯥꯔꯥ ꯂꯩꯌꯦ ꯅꯪꯕꯣ ꯅꯪꯗꯤ ꯆꯥꯔꯕꯣ ꯑꯥꯎ ꯑꯗꯣ ꯂꯩꯕꯗꯣ ꯇꯟꯂꯤꯅꯦ ꯀꯔꯤ ꯇꯧꯕ ꯂꯩꯕ꯭ꯔꯣ ꯑꯩꯌꯥ ꯑꯗꯨꯗꯤ ꯍꯣꯏ ꯆꯥꯁꯨ ꯆꯥꯅꯤꯡꯉꯦ ꯀꯔꯝ ꯇꯧꯁꯤꯔꯥ ꯆꯥ ꯅꯪꯁꯨ ꯂꯩꯕ꯭ꯔꯣ ꯍꯣꯏꯅꯦ ꯂꯧꯒꯦ ꯍꯥꯏꯕꯗꯤ ꯐꯥꯔꯁꯗꯣ ꯊꯝꯕ ꯃꯇꯝꯗ ꯂꯧꯕꯅ ꯐꯩ ꯀꯣ ꯍꯣꯏ ꯍꯣꯏ ꯍꯣꯏꯅꯦ ꯍꯣꯏꯅꯦ ꯑꯗꯨꯗꯤ ꯌꯥꯏꯅ ꯍꯣꯏ ꯌꯦꯡꯁꯦ ꯑꯗꯨꯗꯤ ꯆꯠꯀꯦ ꯆꯠꯀꯦ ꯆꯠꯁꯦ ꯆꯠꯃꯤꯟꯅꯁꯦ ꯑꯩꯒꯤꯗꯨ ꯀꯩꯅꯣ ꯕꯦꯕꯤꯃꯤꯛꯁ ꯅꯪꯒꯤꯗꯤ ꯍꯣꯏꯅꯦ ꯑꯉꯥꯡꯁꯨ ꯂꯩꯕꯅꯤꯅ ꯀꯣ ꯑꯩꯈꯣꯏꯁꯨ ꯀꯗꯥꯏꯗ ꯑꯗꯨꯕꯨ ꯍꯣꯏ ꯆꯥꯁꯦ ꯃꯔꯨꯞ ꯑꯃꯁꯨ ꯂꯩꯕ ꯅꯠꯇ꯭ꯔꯣ ꯅꯪ ꯃꯗꯣ ꯀꯔꯤ ꯍꯪꯒꯦ ꯍꯥꯏꯕ꯭ꯔꯥ ꯉꯁꯤ ꯍꯣꯏꯅꯦ ꯍꯣꯏꯅꯦ ꯑꯗꯨꯗꯤ ꯍꯣꯏ ꯍꯣꯏ ꯍꯣꯏ ꯑꯗꯨ ꯕꯦꯕꯤꯃꯤꯛꯁꯇꯨ ꯌꯦꯡꯉꯥꯒ ꯀꯩꯅꯣ ꯅꯪꯒꯤ ꯆꯥꯁꯤ ꯀꯣ ꯑꯗꯨꯗꯤ ꯀꯣ ꯍꯣꯏ ꯍꯣꯏ ꯄꯩꯁꯥꯁꯦ ꯂꯩꯗꯤ ꯂꯩꯑꯦ ꯅꯪꯁꯨ ꯂꯧꯒꯦ ꯍꯥꯏꯕꯗꯤ ꯂꯧꯑꯣ ꯌꯥꯏꯌꯦ ꯑꯩꯉꯣꯟꯗ ꯑꯩ ꯄꯤꯒꯦ ꯄꯤꯒꯦ ꯑꯩꯉꯣꯟꯗꯒꯤ ꯂꯧꯔꯣ ꯑꯠꯖ꯭ꯠꯁ ꯇꯧꯁꯤ ꯑꯁꯤꯗ ꯍꯣꯏ ꯍꯣꯏ ꯑꯗꯨ ꯅꯪ ꯉꯁꯤꯗꯤ ꯑꯩꯉꯣꯟꯗ ꯑꯗꯨꯝ ꯂꯩꯁꯦ ꯃꯥꯒꯤꯗꯨ ꯍꯣꯏ ꯍꯣꯏ ꯍꯣꯏ ꯃꯥꯒꯤ ꯕꯦꯜꯗꯤ ꯌꯥꯝ ꯐꯩꯌꯦ ꯌꯥꯝ ꯐꯖꯕ ꯐꯖꯕ ꯈꯛꯇꯅꯤ ꯑꯗꯨꯗꯤ ꯉꯁꯤ ꯑꯩꯈꯣꯏꯅꯤꯗꯨ ꯗꯥꯎ ꯐꯅꯦꯕ ꯆꯠꯄꯗꯤ ꯍꯣꯏ ꯍꯣꯏ ꯍꯣꯏ ꯑꯗꯨꯗꯤ ꯆꯠꯃꯤꯅꯁꯦ ꯀꯣ ꯑꯗꯨꯗꯤ ꯍꯣꯏ ꯍꯣꯏ ꯑꯗꯨꯝ ꯉꯥꯏꯔꯝꯃꯣ ꯑꯩ ꯀꯨꯝ ꯑꯁ ꯐꯖꯅ ꯀꯦꯔꯒ ꯀꯣ ꯑꯗꯨꯒ ꯑꯃꯨꯛ ꯍꯣꯏ ꯍꯣꯏ ꯂꯥꯛꯀꯦ ꯀꯣ